ꯑꯩꯅ ꯑꯐꯕ ꯐꯣꯇꯣ ꯑꯃ ꯂꯧꯅꯕꯒꯤꯗꯃꯛ ꯄ꯭ꯔꯣꯁꯤꯗꯤꯌꯣꯔ ꯈꯔ ꯑꯩꯉꯣꯟꯗ ꯆꯪꯉꯤ ꯍꯥꯏꯕꯗꯤ ꯀꯦꯃꯦꯔꯥ ꯑꯐꯕ ꯑꯇꯥꯡꯕ ꯑꯣꯏꯒꯅꯤ ꯑꯗꯨꯒ ꯀꯦꯃꯦꯔꯥ ꯑꯗꯨ ꯊꯝꯅꯕꯒꯤ ꯏꯁꯇꯦꯟ ꯑꯃ ꯗꯔꯀꯥꯔ ꯑꯣꯏ ꯑꯗꯨꯗꯨꯒ ꯂꯥꯏꯠ ꯔꯤꯐ꯭ꯂꯦꯛꯁꯟ ꯑꯣꯏꯅꯕ ꯑꯃꯁꯨ ꯆꯪꯉꯤ ꯑꯗꯨꯗꯨꯒ ꯑꯩꯅ ꯀꯥꯞꯇꯣꯔꯤꯕ ꯁꯤꯅꯔꯤ ꯑꯣꯔ ꯃꯤ ꯑꯗꯨꯗ ꯑꯩꯅ ꯐꯣꯀꯁꯤꯡ ꯇꯧꯒꯅꯤ ꯀꯩꯒꯨꯝꯕ ꯑꯩꯅ ꯐꯣꯀꯁꯤꯡ ꯇꯧꯕ ꯑꯗꯨꯗ ꯕꯦꯛꯒ꯭ꯔꯥꯎꯟꯗꯨ ꯐꯖꯗꯕ ꯇꯥꯔꯕꯗꯤ ꯑꯇꯣꯞꯄ ꯃꯐꯝ ꯐꯖꯕ ꯕꯦꯛꯒ꯭ꯔꯥꯎꯟ ꯑꯃꯒꯤ ꯃꯐꯝꯗ ꯑꯃꯨꯛ ꯆꯠꯂꯒ ꯑꯗꯨꯗꯒꯤ ꯐꯣꯇꯣ ꯀꯥꯞꯅꯕ ꯍꯣꯠꯅꯒꯅꯤ ꯀꯩꯒꯨꯝꯕ ꯑꯩꯅ ꯐꯣꯇꯣ ꯑꯗꯨ ꯁꯤꯗ ꯀꯥꯞꯄꯗ ꯐꯖꯔꯅꯤ ꯍꯥꯏꯕ ꯃꯇꯝꯗꯨ ꯑꯗꯨꯒꯤ ꯑꯦꯡꯒꯜ ꯑꯗꯨ ꯌꯦꯡꯉꯒ ꯑꯩꯅ ꯐꯣꯇꯣ ꯀꯥꯞꯅꯕ ꯇꯧꯒꯅꯤ ꯑꯗꯨꯗ ꯑꯩꯅ ꯐꯖꯔꯦ ꯍꯥꯏꯔꯀꯥꯟꯗ ꯐꯣꯇꯣ ꯑꯗꯨ ꯀꯥꯞꯀꯅꯤ ꯀꯥꯞꯄ ꯃꯇꯝꯗ ꯐꯣꯇꯣ ꯑꯃꯈꯛ ꯀꯥꯞꯄꯣꯏ ꯑꯅꯤ ꯑꯍꯨꯝ ꯀꯥꯞꯀꯅꯤ ꯑꯗꯨꯒꯤ ꯃꯇꯨꯡꯗ ꯐꯖꯕ ꯑꯃ ꯈꯟꯒꯠꯂꯒ ꯑꯩꯅ ꯁꯃꯤꯠ ꯇꯧꯒꯅꯤ